ꯗ꯭ꯔꯥꯏꯕꯔ ꯁꯥꯐ ꯑꯂꯤꯅ ꯉꯁꯤ ꯉꯁꯥꯏꯗꯒꯤ ꯂꯥꯛꯄꯗꯒꯤ ꯃꯐꯝ ꯑꯁꯤ ꯈꯪꯗꯗꯅ ꯑꯅꯧꯕ ꯑꯣꯏꯕ ꯑꯣꯏꯕꯅꯤꯅ ꯃꯐꯝ ꯑꯁꯤ ꯑꯩꯅ ꯌꯥꯝ ꯋꯥꯔꯝꯕꯅꯦ ꯑꯗꯨꯕꯨ ꯅꯪꯅ ꯃꯐꯝ ꯊꯤꯔꯒ ꯆꯞꯆꯥꯅ ꯆꯞꯆꯥꯅ ꯊꯤꯟꯕꯤꯔꯝꯕꯒꯤ ꯊꯤꯟꯕꯤꯔꯝꯕ ꯑꯁꯤ ꯑꯩ ꯌꯥꯝ ꯍꯔꯥꯎꯋꯤ ꯌꯥꯝ ꯅꯨꯡꯉꯥꯏꯔꯦ ꯌꯥꯝ ꯐꯔꯦ ꯑꯩ ꯅꯪꯕꯨ ꯌꯥꯝ ꯊꯥꯒꯠꯂꯤ